ꯑꯩꯈꯣꯏꯅ ꯉꯥ ꯐꯥꯕ ꯆꯠꯄ ꯃꯇꯝꯗ ꯉꯥ ꯑꯗꯨ ꯄꯨꯂꯞ ꯐꯥꯒꯦ ꯍꯥꯏꯕ ꯐꯥꯒꯦ ꯍꯥꯏꯕ ꯇꯥꯔꯕꯗꯤ ꯏꯁꯤꯡ ꯂꯩꯔꯝꯃꯤꯕ ꯏꯁꯤꯡ ꯑꯗꯨ ꯄꯨꯂꯞ ꯁꯤꯠꯇꯣꯛꯑꯒ ꯖꯦꯅꯦꯔꯦꯇꯔꯒꯤ ꯃꯇꯦꯡ ꯌꯥꯎꯔꯒ ꯁꯤꯠꯂꯒ ꯐꯥꯕ ꯃꯇꯝ ꯐꯥꯕꯗꯣ ꯈꯨꯗꯣꯡ ꯆꯥ ꯈꯨꯗꯣꯡ ꯆꯥꯕ ꯑꯣꯏꯗꯦ ꯃꯔꯝ ꯑꯗꯨꯅ ꯑꯩꯈꯣꯏꯅ ꯉꯥ ꯉꯥ ꯑꯗꯨꯒꯤ ꯉꯥ ꯑꯗꯨ ꯐꯥꯅꯕꯒꯤꯗꯃꯛ ꯊꯥꯖꯕ ꯊꯥꯖꯕ ꯑꯩꯈꯣꯏꯒꯤ ꯏꯅꯔꯖꯤ ꯃꯌꯥꯝ ꯑꯗꯨ ꯌꯥꯝꯅ ꯋꯥꯏ ꯑꯗꯨꯒ ꯑꯗꯨ ꯉꯥ ꯐꯥꯔꯕ ꯃꯇꯨꯡꯗ ꯂꯩꯔꯝꯂꯤꯕ ꯉꯥ ꯑꯗꯨ ꯄꯨꯂꯞ ꯐꯥꯕꯁꯨ ꯉꯝꯗꯦ ꯑꯗꯨꯒ ꯉꯝꯅꯕ ꯍꯣꯠꯅꯕ ꯃꯇꯝꯗ ꯑꯍꯦꯟꯕ ꯑꯦꯛꯁꯄꯦꯟꯗꯤꯆꯔ ꯃꯌꯥꯝ ꯑꯃꯁꯨ ꯆꯪꯉꯤ ꯑꯗꯨꯒ ꯉꯥ ꯉꯥ ꯑꯗꯨ ꯉꯥ ꯉꯥꯁꯤꯡ ꯑꯗꯨ ꯐꯥꯕ ꯐꯥꯕꯗ ꯈꯨꯗꯣꯡ ꯂꯩꯈꯣꯝ ꯂꯩꯅꯥꯏ ꯀꯨꯝꯕ ꯃꯇꯝꯗ ꯐꯠꯇꯕ ꯗꯤꯁꯤꯖ ꯃꯌꯥꯝ ꯑꯃꯁꯨ ꯑꯩꯈꯣꯏꯗ ꯈꯣꯡ ꯈꯣꯡꯗ ꯆꯪꯗꯅ ꯈꯣꯡꯒꯨꯝꯕ ꯁꯣꯛꯍꯟꯕ ꯈꯣꯠꯄ ꯃꯌꯥꯝ ꯑꯃ ꯌꯥꯎꯋꯤ ꯑꯗꯨꯒ ꯑꯩꯅ ꯀ꯭ꯂꯥꯁ ꯅꯥꯏꯟ ꯀꯥꯔꯤꯉꯩ ꯃꯇꯝꯗ ꯑꯩꯅ ꯂꯝꯕꯤꯗ ꯆꯠꯂꯤ ꯃꯇꯝꯗ ꯌꯥꯝꯅ ꯀꯟꯕ ꯅꯣꯡꯂꯩ ꯅꯨꯡꯁꯤꯠ ꯑꯃ ꯊꯦꯡꯅꯖꯈꯤ ꯑꯗꯨꯕꯨ ꯑꯩꯅ ꯁ꯭ꯀꯨꯜꯗꯒꯤ ꯍꯜꯂꯛꯄ ꯃꯇꯝꯗꯨꯗ ꯌꯥꯝ ꯀꯟꯕ ꯅꯣꯡꯂꯩ ꯅꯨꯡꯁꯤꯠ ꯑꯃ ꯊꯦꯡꯅꯕ ꯃꯇꯝꯗ ꯑꯩꯅ ꯏꯁꯥꯗꯣ ꯑꯅꯛꯄ ꯌꯨꯝ ꯂꯣꯀꯦꯂꯤꯇꯤ ꯑꯅꯛꯄ ꯑꯝꯗ ꯆꯪꯁꯜꯂꯒ ꯏꯁꯥꯗꯣ ꯌꯨꯝ ꯑꯗꯨꯗ ꯂꯩꯔꯒ ꯁꯦꯠꯇꯜ ꯇꯧꯔꯒ ꯑꯀꯟꯕ ꯅꯣꯡꯂꯩ ꯅꯨꯡꯁꯤꯠ ꯑꯗꯨꯕꯨ ꯑꯩꯅ ꯉꯥꯛꯊꯣꯛꯆꯈꯤ